ꯑꯩꯈꯣꯏꯒꯤ ꯈꯨꯡꯒꯪꯒꯤ ꯑꯣꯏꯅꯗꯤ ꯑꯩꯈꯣꯏꯅ ꯀꯅꯥꯒꯨꯝꯕ ꯑꯃ ꯂꯤꯟꯅ ꯍꯦꯛ ꯆꯤꯛꯄ ꯃꯇꯝꯗ ꯑꯩꯈꯣꯏꯒꯤ ꯑꯍꯟꯁꯤꯡꯅ ꯇꯧꯕꯤꯔꯝꯕ ꯑꯩꯈꯣꯏ ꯅꯤꯇꯤ ꯅꯤꯌꯣꯝꯒꯤ ꯃꯇꯨꯡ ꯏꯟꯅ ꯆꯤꯛꯏꯕ ꯃꯐꯝꯗꯨꯗ ꯑꯩꯈꯣꯏꯒꯤ ꯈꯨꯠ ꯑꯣꯏꯒꯦꯔ ꯈꯣꯡ ꯑꯣꯏꯒꯦꯔ ꯃꯐꯝꯗꯨꯗ ꯐꯤ ꯑꯃꯗ ꯆꯦꯠꯅ ꯀꯤꯁꯤꯟꯗꯨꯅ ꯉꯁꯥꯏꯒꯤ ꯃꯐꯝ ꯑꯗꯨ ꯆꯤꯛꯏꯕ ꯃꯐꯝ ꯑꯗꯨ ꯆꯥꯝꯊꯣꯛꯇꯨꯅ ꯑꯩꯈꯣꯏꯒꯤ ꯗꯦꯇꯦꯜꯒꯨꯝꯕ ꯅꯤꯝꯒꯨꯝꯕ ꯈꯤꯇꯪ ꯑꯩꯈꯣꯏꯒꯤ ꯑꯐꯕ ꯃꯍꯤꯛ ꯃꯇꯥꯏ ꯆꯪꯗꯅꯕ ꯑꯩꯈꯣꯏꯒꯤ ꯃꯍꯤꯛ ꯍꯥꯠꯅꯕ ꯍꯨꯗꯨꯒꯤ ꯃꯌꯥꯛꯇꯣ ꯍꯟꯊꯍꯟꯅꯕ ꯃꯐꯝ ꯑꯗꯨꯒꯤ ꯍꯟꯇꯣꯛꯅꯕ ꯇꯩꯔꯕ ꯃꯇꯨꯡꯗ ꯃꯅꯥꯛ ꯅꯛꯄ ꯍꯣꯁꯄꯤꯇꯥꯜ ꯅꯠꯇ꯭ꯔꯒ ꯗꯤꯁꯄꯦꯟꯁꯔꯤꯗ ꯄꯨꯗꯨꯅ ꯗꯣꯛꯇꯔꯗ ꯄꯨꯗꯨꯅ ꯂꯥꯏꯌꯦꯡꯏ ꯑꯗꯨꯒ ꯗꯣꯛꯇꯔꯒꯤ ꯁ꯭ꯇꯦꯞꯀꯤ ꯃꯇꯨꯡ ꯏꯟꯅ ꯃꯥꯒꯤ ꯃꯤꯠꯌꯦꯡ ꯃꯈꯥꯗ ꯑꯩꯈꯣꯏꯅ ꯉꯝꯅꯕ ꯂꯥꯏꯌꯦꯡꯗꯨꯅ ꯑꯩꯈꯣꯏꯅ ꯇ꯭ꯔꯤꯠꯃꯦꯟ ꯑꯁꯤ ꯂꯧꯈꯠꯂꯤ ꯑꯗꯨꯕꯨ ꯑꯩꯈꯣꯏꯅ ꯇꯥꯖꯕ ꯃꯇꯝꯗ ꯉꯁꯥꯏꯒꯤ ꯂꯤꯟꯅ ꯆꯤꯛꯄ ꯃꯇꯝꯗ ꯈꯨꯠꯇ ꯌꯦꯠꯁꯤꯟꯕ ꯍꯥꯏꯕꯁꯤ ꯐꯠꯇꯦꯅ ꯍꯥꯏꯅꯗꯤ ꯇꯥꯏ ꯑꯗꯨꯕꯨ ꯑꯩꯈꯣꯏꯒꯤ ꯁꯥꯏ ꯂꯣꯀꯦꯜꯒꯤ ꯑꯣꯏꯅꯗꯤ ꯑꯗꯨ ꯁꯤꯖꯤꯟꯅꯩ ꯑꯗꯨꯕꯨ ꯈ꯭ꯋꯥꯏꯗꯒꯤ ꯐꯕꯅꯤ ꯑꯩꯈꯣꯏ ꯗꯣꯛꯇꯔ ꯃꯅꯥꯛ ꯅꯛꯄ ꯗꯣꯛꯇꯔ ꯅꯠꯇ꯭ꯔꯒ ꯗꯤꯁꯄꯦꯟꯁꯔꯤ ꯑꯈꯪ ꯑꯍꯩ ꯇꯥꯟꯅꯗꯨꯅ ꯑꯊꯨꯕ ꯃꯇꯝꯗ ꯁ꯭ꯇꯦꯞ ꯂꯧꯈꯠꯄꯁꯤꯅꯤ